ꯍꯧꯖꯤꯛꯀꯤ ꯑꯣꯏꯅ ꯃꯅꯤꯄꯨꯔꯒꯤ ꯃꯤꯌꯥꯝꯅ ꯊꯦꯡꯅꯕ ꯈ꯭ꯋꯥꯏꯗꯒꯤ ꯇꯣꯏꯅ ꯊꯣꯛꯄ ꯍꯛꯁꯦꯜ ꯒꯤ ꯑꯣꯏꯕ ꯏꯁꯨ ꯑꯁꯤ ꯍꯧꯖꯤꯛꯀꯤ ꯑꯣꯏꯅꯗꯤ ꯗꯦꯡꯒꯤ ꯂꯩꯅꯥ ꯂꯥꯏꯆꯠ ꯑꯁꯤ ꯌꯥꯝ ꯀꯟꯅ ꯑꯣꯏꯔꯤ ꯑꯗꯨꯒ ꯑꯃꯅ ꯑꯩꯈꯣꯏꯒꯤ ꯀꯔꯦꯟ ꯁꯦꯆꯨꯌꯦꯁꯟꯁꯤꯒ ꯌꯥꯝꯅ ꯃꯔꯤ ꯂꯩꯅꯕ ꯗꯤꯄ꯭ꯔꯦꯁꯟ ꯑꯦꯟꯖꯥꯏꯇꯤ ꯄꯦꯅꯤꯛ ꯑꯦꯇꯦꯛ ꯁꯤ ꯌꯥꯝ ꯇꯣꯏꯅ ꯑꯉꯥꯡ ꯄꯤꯛꯂꯤꯕ ꯑꯉꯥꯡꯗꯁꯨ ꯑꯗꯨꯝ ꯑꯀꯤ ꯑꯈꯪ ꯊꯣꯛꯄ ꯍꯥꯏꯕꯗꯤ ꯌꯨꯝꯗ ꯂꯩꯖꯕ ꯃꯇꯝꯗ ꯑꯩꯈꯣꯏꯒꯤ ꯃꯣꯞ ꯇꯥꯟꯕꯒꯤ ꯑꯣꯏꯅ ꯑꯩꯈꯣꯏꯒꯤ ꯁꯤꯖꯤꯅꯔꯤꯕ ꯇꯤꯌꯥꯔ ꯒ꯭ꯌꯥꯁ ꯀꯩ ꯀꯥ ꯑꯗꯒꯤꯗꯤ ꯃꯌꯥꯝꯁꯤꯅ ꯑꯉꯥꯡꯁꯤꯅ ꯑꯀꯤꯕ ꯇꯨꯖꯨꯡꯕ ꯄꯣꯛꯑꯦ ꯑꯗꯨꯒ ꯇꯤꯌꯥꯔ ꯒꯦꯁꯅ ꯑꯩꯈꯣꯏꯒꯤ ꯌꯨꯝꯗ ꯂꯩꯖꯕ ꯆꯠꯄ ꯉꯝꯗ꯭ꯔꯕ ꯑꯍꯟ ꯑꯗꯒꯤ ꯑꯉꯥꯡ ꯀꯩ ꯀꯥ ꯀꯌꯥꯗꯁꯨ ꯌꯥꯝꯅ ꯑꯋꯥꯕ ꯄꯤ